ꯚꯥꯔꯠꯇ ꯈ꯭ꯋꯥꯏꯗꯒꯤ ꯃꯔꯨꯑꯣꯏꯕ ꯀꯨꯝꯍꯩꯁꯤꯡ ꯑꯃꯁꯨꯡ ꯁꯨꯇꯤꯁꯤꯡ ꯑꯗꯨꯗꯤ ꯗꯤꯋꯥꯂꯤ ꯍꯣꯂꯤ ꯑꯁꯤꯅꯆꯤꯡꯕꯅꯤ ꯗꯤꯋꯥꯂꯤ ꯑꯁꯤ ꯃꯩꯒꯤ ꯀꯨꯝꯍꯩ ꯃꯈꯜ ꯑꯃꯅꯤ ꯚꯥꯔꯠ ꯁꯤꯟꯕ ꯊꯨꯡꯅ ꯃꯩꯒꯤ ꯀꯨꯝꯍꯩ ꯑꯁꯤ ꯄꯥꯡꯊꯣꯛꯏ ꯀꯨꯝꯍꯩ ꯑꯁꯤꯗ ꯌꯨꯝꯊꯣꯡ ꯈꯨꯗꯤꯡꯒꯤ ꯑꯃꯗꯤ ꯂꯝꯕꯤ ꯁꯣꯔꯣꯛꯇ ꯃꯩ ꯊꯥꯟꯗꯨꯅ ꯑꯃꯗꯤ ꯏꯁꯣꯔꯒꯤ ꯄꯨꯖꯥ ꯇꯧꯗꯨꯅ ꯀꯨꯝꯍꯩ ꯑꯁꯤ ꯏꯟꯗꯤꯌꯥ ꯁꯤꯟꯕ ꯊꯨꯡꯅ ꯃꯤꯌꯥꯝ ꯄꯨꯝꯅꯃꯛ ꯄꯥꯡꯊꯣꯛꯃꯤꯟꯅꯩ ꯀꯨꯝꯍꯩ ꯑꯁꯤꯅ ꯇꯥꯛꯂꯤꯕꯗꯤ ꯑꯩꯈꯣꯏ ꯄꯨꯝꯅꯃꯛ ꯑꯉꯥꯟꯕ ꯑꯣꯏꯅ ꯅꯨꯡꯉꯥꯏ ꯌꯥꯏꯐꯅ ꯑꯣꯏꯅ ꯂꯩꯅꯅꯕꯒꯤꯗꯃꯛ ꯊꯥꯖꯕ ꯑꯃꯒ ꯂꯣꯏꯅꯅ ꯄꯥꯡꯊꯣꯛꯄꯅꯤ ꯑꯃꯁꯨꯡ ꯍꯣꯂꯤ ꯑꯁꯤꯅ ꯑꯁꯤ

ꯃꯁꯤꯁꯨ ꯃꯤꯠꯀꯤ ꯑꯣꯏꯕ ꯀꯨꯝꯍꯩ ꯃꯈꯜ ꯑꯃꯅꯤ ꯌꯥꯝꯅ ꯅꯨꯡꯉꯥꯏꯕ ꯑꯃꯗꯤ ꯃꯁꯤꯗ ꯄꯦꯆꯀꯥꯔꯤꯅꯆꯤꯡꯕ ꯁꯤꯖꯟꯅꯗꯨꯅ ꯑꯃꯒ ꯑꯃꯒ ꯑꯕꯦꯔ ꯇꯩꯁꯤꯟꯅꯗꯨꯅ ꯑꯩꯈꯣꯏ ꯃꯁꯦꯟ ꯏꯟꯗꯤꯌꯥ ꯁꯤꯟꯕ ꯊꯨꯡꯅ ꯂꯩꯔꯤꯕ ꯃꯤꯑꯣꯏꯁꯤꯡ ꯑꯁꯤꯅ ꯍꯔꯥꯎꯅ ꯅꯨꯡꯉꯥꯏꯅ ꯄꯥꯡꯊꯣꯛꯄ ꯀꯨꯝꯍꯩ ꯑꯃꯅꯤ ꯀꯨꯝꯍꯩ ꯑꯁꯤ ꯂꯥꯛꯄꯗ ꯏꯪꯈꯠꯂꯛꯂꯤꯕ ꯑꯉꯥꯡ ꯅꯍꯥ ꯀꯌꯥꯁꯨ ꯍꯔꯥꯎꯕ ꯐꯥꯎꯋꯤ